ꯅꯥꯒ꯭ꯔꯤꯛꯁꯤꯡꯕꯨ ꯉꯥꯛ ꯁꯦꯟꯅꯕ ꯑꯃꯁꯨꯡ ꯈꯨꯟꯅꯥꯏꯗ ꯁꯥꯟꯇꯤ ꯄꯨꯔꯛꯅꯕ ꯍꯧꯖꯤꯛ ꯂꯩꯔꯤꯕ ꯑꯥꯏꯟꯒꯤ ꯑꯣꯏꯔꯤꯕ ꯆꯠꯅ ꯀꯥꯡꯂꯣꯟ ꯑꯁꯤꯗ ꯈꯔ ꯈꯖꯤꯛ ꯁꯦꯝꯗꯣꯛꯇꯨꯅ ꯍꯦꯟꯅ ꯐꯖꯕ ꯆꯦꯛꯁꯤꯟꯕ ꯃꯑꯣꯡ ꯑꯃ ꯑꯣꯏꯔꯛꯅꯕ ꯁꯦꯝꯗꯣꯛꯄ ꯄꯥꯝꯃꯤ ꯑꯗꯨꯒ ꯋꯥꯌꯦꯜ ꯀꯥꯏꯕ ꯊꯕꯛꯀꯤ ꯆꯥꯡ ꯍꯦꯟꯒꯠꯂꯛꯂꯤꯕ ꯑꯁꯤꯗꯤ ꯑꯩꯈꯣꯏꯒꯤ ꯈꯨꯅꯥꯏꯗ ꯍꯧꯒꯠꯂꯛꯂꯤꯕ ꯅꯍꯥꯁꯤꯡꯒꯤ ꯅꯍꯥꯁꯤꯡꯕꯨ ꯂꯥꯏꯔꯤꯛ ꯂꯥꯏꯁꯨ ꯇꯝꯕꯒꯤ ꯆꯥꯡ ꯍꯟꯊꯔꯛꯄ ꯅꯤꯁꯥ ꯄꯨꯁꯥ ꯁꯤꯖꯤꯟꯅꯕ ꯍꯦꯟꯒꯠꯂꯛꯄ ꯑꯁꯤꯅ ꯑꯣꯏꯒꯅꯤ ꯃꯔꯝ ꯑꯗꯨꯅ ꯑꯩꯈꯣꯏꯅ ꯍꯧꯒꯠꯂꯛꯂꯤꯕ ꯅꯍꯥꯁꯤꯡꯗ ꯂꯥꯏꯔꯤꯛ ꯂꯥꯏꯁꯨ ꯐꯖꯟꯅ ꯇꯝꯍꯟꯕꯤꯔꯒ ꯃꯈꯣꯏꯕꯨ ꯂꯝꯖꯤꯡ ꯄꯊꯥꯞ ꯑꯐꯕ ꯃꯑꯣꯡꯗ ꯂꯝꯖꯤꯡꯕꯤꯕ ꯑꯁꯤꯅ ꯑꯐꯕ ꯈꯨꯟꯅꯥꯏ ꯑꯃ ꯄꯨꯔꯛꯄ ꯉꯝꯒꯅꯤ